ꯄꯥꯝꯕꯤ ꯊꯥꯗꯨꯅ ꯁꯤꯖꯟꯅꯈ꯭ꯔꯕ ꯂꯩꯕꯥꯛ ꯑꯗꯣ ꯑꯃꯨꯛ ꯍꯟꯅ ꯄꯥꯝꯕꯤ ꯊꯥꯅꯕ ꯑꯩꯈꯣꯏꯅ ꯀꯔꯝꯅ ꯂꯩꯍꯥꯎ ꯂꯩꯍꯟꯒꯅꯤ ꯍꯥꯏꯔꯒꯗꯤ ꯑꯩꯈꯣꯏꯅ ꯄꯥꯝꯕꯤ ꯑꯃ ꯊꯥꯕ ꯂꯣꯏꯈ꯭ꯔꯕ ꯃꯐꯝ ꯑꯗꯣ ꯐꯖꯅ ꯑꯩꯈꯣꯏꯅ ꯑꯃꯨꯛ ꯍꯟꯅ ꯁꯦꯝꯖꯤꯟ ꯁꯥꯖꯤꯟꯗꯨꯅ ꯃꯗꯨꯗ ꯂꯩꯔꯝꯕ ꯐꯠꯇꯕ ꯃꯔꯥ ꯑꯃꯗꯤ ꯐꯠꯇꯕ ꯄꯣꯠ ꯃꯈꯩ ꯈꯣꯝꯗꯣꯛꯇꯨꯅ ꯑꯃꯨꯛꯀ ꯍꯟꯅ ꯑꯩꯈꯣꯏꯅ ꯂꯩꯕꯥꯛꯁꯤꯡ ꯑꯗꯣ ꯃꯔꯨ ꯑꯣꯏꯅ ꯀꯪꯍꯟꯗꯨꯅ ꯋꯥꯏꯒꯨꯝꯕ ꯍꯥꯞꯆꯤꯟꯗꯨꯅ ꯑꯩꯈꯣꯏꯅ ꯃꯩ ꯊꯥꯗꯨꯅ ꯃꯐꯝ ꯑꯗꯣ ꯐꯖꯅ ꯑꯃꯨꯛ ꯍꯟꯅ ꯍꯥꯔ ꯂꯩꯅꯕ ꯂꯩꯕꯥꯛ ꯂꯩꯍꯥꯎ ꯆꯦꯟꯅꯕ ꯑꯩꯈꯣꯏꯅ ꯍꯣꯠꯅꯒꯅꯤ ꯑꯗꯨꯒ ꯑꯩꯈꯣꯏꯅ ꯃꯐꯝ ꯑꯗꯨ ꯐꯖꯅ ꯑꯩꯈꯣꯏꯅ ꯇꯥꯛꯈꯠꯇꯨꯅ ꯐꯩꯗꯣꯝ ꯐꯩꯗꯣꯝ ꯁꯦꯝꯗꯨꯅ ꯑꯩꯈꯣꯏꯅ ꯊꯥꯒꯗꯧꯔꯤꯕ ꯄꯥꯝꯕꯤ ꯑꯗꯣ ꯃꯐꯝ ꯆꯥꯅ ꯐꯖꯅ ꯊꯥꯖꯤꯟꯕ ꯌꯥꯔꯦ ꯑꯗꯨꯒ ꯑꯩꯈꯣꯏꯅ ꯊꯥ ꯈꯔꯈꯛꯇ ꯑꯩꯈꯣꯏꯅ ꯍꯨꯟꯗꯣꯛꯇꯨꯅ ꯊꯝꯕ ꯌꯥꯗꯦ ꯃꯇꯝ ꯆꯥꯅ ꯑꯩꯈꯣꯏꯅ ꯏꯁꯤꯡ ꯆꯥꯏꯕꯤꯗꯨꯅ ꯄꯥꯝꯕꯤ ꯑꯗꯨꯕꯨ ꯃꯇꯝ ꯃꯇꯝꯒꯤ ꯌꯦꯡꯁꯤꯟꯕꯤꯗꯨꯅ ꯑꯩꯈꯣꯏꯅ ꯄꯥꯝꯕꯤ ꯑꯗꯨꯕꯨ ꯃꯄꯨꯡ ꯐꯥꯕ ꯐꯖꯅ ꯐꯔꯕ ꯄꯥꯝꯕꯤ ꯑꯃ ꯑꯣꯏꯅꯕꯒꯤꯗꯃꯛꯇ ꯑꯩꯈꯣꯏꯅ ꯌꯦꯡꯁꯤꯟꯕꯤꯕ ꯗꯔꯀꯥꯔ ꯑꯣꯏ